ꯐꯥꯔꯁ ꯖꯅꯋꯥꯔꯤ ꯇꯨ ꯊꯥꯎꯖꯟ ꯋꯥꯟ ꯁꯦꯀꯦꯟ ꯑꯦꯄ꯭ꯔꯤꯜ ꯇꯨ ꯊꯥꯎꯖꯟ ꯋꯥꯟ ꯊꯥꯔꯠ ꯃꯥꯔꯁ ꯇꯨ ꯊꯥꯎꯖꯟ ꯋꯥꯟ ꯐꯣꯔꯠ ꯃꯦ ꯇꯨ ꯊꯥꯎꯖꯟ ꯋꯥꯟ ꯐꯥꯏꯚ ꯑꯥꯒꯁ ꯇꯨ ꯊꯥꯎꯖꯟ ꯋꯥꯟ